ꯐꯣꯇꯣꯒ꯭ꯔꯥꯐꯤꯒꯤ ꯏꯟꯁꯇꯤꯇ꯭ꯌꯨꯁꯟ ꯅꯝꯕꯔ ꯋꯥꯟ ꯏꯟꯗꯤꯌꯥꯟ ꯏꯟꯁꯇꯤꯇ꯭ꯌꯨꯁꯟ ꯑꯣꯐ ꯗꯤꯖꯤꯇꯦꯜ ꯑꯥꯔꯠ ꯑꯣꯐ ꯑꯦꯅꯤꯃꯦꯁꯟ ꯅꯝꯕꯔ ꯇꯨ ꯑꯣꯁꯃꯥꯅꯤꯌꯥ ꯌꯨꯅꯤꯕꯔꯁꯤꯇꯤ ꯅꯝꯕꯔ ꯊ꯭ꯔꯤ ꯅꯦꯁꯅꯦꯜ ꯏꯟꯁꯇꯤꯇ꯭ꯌꯨꯠ ꯑꯣꯐ ꯐꯣꯇꯣꯒ꯭ꯔꯥꯐꯤ ꯅꯝꯕꯔ ꯐꯣꯔ ꯑꯦꯁꯤꯌꯥꯟ ꯑꯦꯀꯥꯗꯦꯃꯤ ꯑꯣꯐ ꯐꯤꯂꯝ ꯑꯦꯟ ꯇꯦꯂꯤꯕꯤꯖꯟ ꯅꯝꯕꯔ ꯐꯥꯏꯕ ꯖꯥꯋꯥꯍꯔꯂꯥꯜ ꯅꯦꯍꯥꯔꯨ ꯑꯥꯔꯀꯤꯇꯦꯛꯆꯔ ꯑꯦꯟ ꯐꯥꯏꯟ ꯑꯥꯔꯠ ꯌꯨꯅꯤꯕꯔꯁꯤꯇꯤ ꯅꯝꯕꯔ ꯁꯤꯛꯁ ꯂꯥꯏꯠ ꯑꯦꯟ ꯂꯥꯏꯐ ꯑꯦꯀꯥꯗꯦꯃꯤ ꯅꯝꯕꯔ ꯁꯕꯦꯟ ꯀ꯭ꯔꯦꯇꯤꯕ ꯍꯥꯔꯠ ꯏꯟꯁꯇꯤꯇ꯭ꯌꯨꯁꯟ ꯑꯣꯐ ꯐꯣꯇꯣꯒ꯭ꯔꯥꯐꯤ ꯅꯝꯕꯔ ꯑꯩꯠ ꯂꯕꯂꯤ ꯄ꯭ꯔꯣꯐꯦꯁꯟꯅꯦꯜ ꯌꯨꯅꯤꯕꯔꯁꯤꯇꯤ ꯅꯝꯕꯔ ꯅꯥꯏꯟ ꯑꯦꯝ ꯑꯥꯏ ꯇꯤ ꯗꯕ꯭ꯂꯤꯎ ꯄꯤ ꯌꯨ